ꯏꯃꯨꯡ ꯑꯃꯗ ꯅꯨꯄꯥ ꯑꯃꯁꯨꯡ ꯅꯨꯄꯤ ꯑꯁꯤ ꯊꯧꯗꯥꯡ ꯆꯞ ꯃꯥꯟꯅꯩꯌꯦꯅ ꯂꯧꯋꯤ ꯑꯗꯨꯕꯨ ꯑꯃꯔꯣꯝꯗ ꯅꯨꯄꯥꯗꯨꯅ ꯊꯕꯛ ꯏꯪꯈꯥꯡ ꯆꯠꯈꯤꯕ ꯑꯣꯏꯔꯒꯗꯤ ꯇꯥꯔꯒꯗꯤ ꯏꯃꯨꯡ ꯑꯗꯨꯝ ꯅꯨꯄꯤꯅ ꯀꯣꯏꯕꯅꯤꯅ ꯃꯥꯅ ꯑꯗꯨꯝ ꯂꯣꯏꯅꯁꯤꯜꯂꯅꯤ ꯃꯁꯤꯗꯤ ꯃꯍꯧꯁꯥꯅꯤ ꯑꯗꯨ ꯀꯔꯤꯒꯨꯝꯕꯗ ꯅꯨꯄꯤꯅ ꯊꯕꯛ ꯏꯪꯈꯥꯡ ꯆꯠꯊꯣꯛꯈ꯭ꯔꯕꯗꯤ ꯅꯨꯄꯥꯅ ꯏꯃꯨꯡꯒꯤ ꯊꯕꯛ ꯏꯪꯈꯥꯡ ꯇꯧꯕꯗ ꯀꯔꯤꯁꯨ ꯑꯀꯥꯏꯕ ꯂꯩꯇꯦ ꯍꯥꯏꯅ ꯈꯜꯂꯤ ꯃꯁꯤꯗ ꯆꯞ ꯃꯥꯟꯅꯕ ꯊꯧꯗꯥꯡ ꯂꯧꯃꯤꯟꯅꯗꯨꯅ ꯌꯥꯏꯐꯕ ꯏꯃꯨꯡ ꯃꯅꯨꯡ ꯑꯃ ꯑꯣꯏꯕ ꯍꯥꯏꯕꯗꯣ ꯐꯩ ꯑꯃꯔꯣꯝꯗ ꯅꯨꯄꯥ ꯅꯨꯄꯤ ꯍꯥꯏꯕꯁꯤꯗꯤ ꯑꯃꯠꯇꯅꯤ ꯍꯥꯏꯅꯔꯤꯕꯅꯤ ꯑꯗꯨꯅ ꯅꯨꯄꯥꯗꯨꯅ ꯀꯔꯤꯒꯨꯝꯕ ꯊꯕꯛ ꯁꯔꯀꯥꯔꯒꯤ ꯊꯕꯛ ꯇꯧꯕ ꯑꯣꯏꯔꯒꯗꯤ ꯑꯣꯏꯔꯦ ꯅꯠꯇ꯭ꯔꯒ ꯅꯨꯄꯤꯗꯨꯅ ꯁꯔꯀꯥꯔꯒꯤ ꯊꯕꯛ ꯇꯧꯕ ꯑꯣꯏꯔꯒꯗꯤ ꯅꯨꯄꯤꯗꯨꯅ ꯑꯣꯐꯤꯁ ꯆꯠꯈ꯭ꯔꯁꯨ ꯅꯨꯄꯥꯗꯨꯅ ꯑꯗꯨꯝ ꯏꯃꯨꯡꯒꯤ ꯊꯕꯛ ꯇꯧꯕꯗ ꯀꯔꯤꯁꯨ ꯑꯀꯥꯏꯅ ꯂꯩꯇꯦꯅ ꯈꯜꯂꯤ ꯅꯨꯄꯥꯅ ꯇꯧꯕ ꯊꯕꯛ ꯅꯨꯄꯤꯅ ꯇꯧꯕ ꯊꯕꯛ ꯍꯥꯏꯗꯅ ꯈꯥꯏꯗꯣꯛꯅꯔꯒꯗꯤ ꯏꯃꯨꯡ ꯑꯃ ꯄꯥꯟꯕ ꯌꯥꯔꯔꯣꯏ ꯑꯗꯨꯅ ꯏꯃꯨꯡꯗ ꯀꯔꯤꯒꯨꯝꯕ ꯏꯃꯨꯡ ꯅꯨꯡꯉꯥꯏꯍꯟꯒꯦ ꯍꯥꯏꯔꯕꯗꯤ ꯅꯨꯄꯥ ꯅꯨꯄꯤ ꯆꯞ ꯃꯥꯟꯅꯅ ꯊꯕꯛ ꯇꯧꯃꯤꯟꯅꯒꯗꯕꯅꯤ ꯅꯨꯄꯤꯅ ꯊꯕꯛ ꯆꯠꯊꯣꯛꯈ꯭ꯔꯦ ꯅꯨꯄꯥꯅ ꯑꯗꯨꯝ ꯑꯉꯝꯕ ꯃꯇꯦꯡ ꯄꯥꯡꯕꯤꯕ ꯌꯥꯏ ꯑꯁꯤꯅꯆꯤꯡꯕ ꯑꯁꯤꯃꯉꯥꯏ ꯑꯗꯨꯒ ꯍꯧꯖꯤꯛ ꯃꯇꯝꯗꯁꯨ ꯌꯥꯝ ꯍꯣꯡꯉꯦ ꯃꯃꯥꯡꯉꯩꯒ ꯃꯥꯟꯅꯗ꯭ꯔꯦ ꯍꯥꯟꯅꯗꯤ ꯅꯨꯄꯤ ꯉꯥꯛꯇꯅ ꯁꯨꯔꯝꯕꯗꯨ ꯍꯧꯖꯤꯛꯇꯤ ꯅꯨꯄꯥꯁꯨ ꯅꯨꯄꯤꯒꯤ ꯃꯇꯦꯡ ꯄꯥꯡꯕꯤꯔꯦꯅ ꯈꯜꯂꯦ ꯍꯣꯡꯂꯛꯂꯤꯕ ꯑꯁꯤ ꯑꯃꯔꯣꯝꯗꯗꯤ ꯌꯥꯝꯅ ꯐꯩ ꯍꯥꯏꯅ ꯂꯧꯋꯤ ꯃꯔꯝꯗꯤ ꯅꯨꯄꯤꯅ ꯀꯔꯤꯒꯨꯝꯕꯗ ꯃꯁꯥ ꯉꯝꯗꯗꯨꯅ ꯂꯩꯈ꯭ꯔꯒꯗꯤ ꯅꯨꯄꯥꯗꯨꯅ ꯀꯝꯄꯜꯁꯔꯤ ꯆꯥꯛ ꯊꯣꯡꯕ ꯇꯥꯕꯅꯤ ꯃꯁꯤ ꯃꯍꯧꯁꯥꯅ ꯇꯥꯕꯅꯤ ꯅꯠꯇ꯭ꯔꯒꯗꯤ ꯌꯨꯝ ꯄꯥꯟꯃꯤꯟꯅꯕꯒꯤ ꯑꯥꯔꯊ ꯊꯣꯛꯇꯦ ꯑꯁꯤꯅꯤ